ꯑꯩꯈꯣꯏꯒꯤ ꯈꯨꯡꯒꯪꯗ ꯂꯩꯔꯤꯕ ꯁ꯭ꯀꯨꯜ ꯁ꯭ꯀꯨꯜ ꯄ꯭ꯔꯥꯏꯕꯦꯠ ꯁ꯭ꯀꯨꯜ ꯑꯃꯁꯨꯡ ꯒꯕꯔꯃꯦꯟ ꯁ꯭ꯀꯨꯜ ꯑꯁꯤꯗ ꯄ꯭ꯔꯥꯏꯕꯦꯠ ꯁ꯭ꯀꯨꯜꯗꯗꯤ ꯑꯩꯈꯣꯏꯅ ꯊꯛꯅꯕ ꯏꯁꯤꯡ ꯂꯥꯏꯔꯤꯛ ꯐꯥꯟ ꯐꯝꯅꯕ ꯆꯥꯅꯕ ꯆꯥꯅꯕꯗꯤ ꯄꯤꯗ꯭ꯔꯦ ꯇꯣꯏꯂꯦꯠ ꯄꯨꯝꯅꯃꯛꯁꯦ ꯃꯔꯝ ꯆꯥꯏ ꯑꯐꯕ ꯃꯑꯣꯡ ꯑꯃ ꯑꯣꯏꯌꯦꯕ ꯑꯗꯨꯒ ꯒꯕꯔꯃꯦꯟ ꯑꯩꯈꯣꯏ ꯈꯨꯡꯒꯪꯗ ꯂꯩꯔꯤꯕ ꯒꯕꯔꯃꯦꯟ ꯁ꯭ꯀꯨꯜ ꯑꯁꯤꯗꯗꯤ ꯆꯥꯅ ꯊꯛꯅꯕꯗꯤ ꯄꯤ ꯍꯥꯏꯔꯒꯁꯨ ꯃꯈꯣꯏꯗ ꯆꯥꯅ ꯊꯛꯅꯕꯗꯣ ꯑꯐꯕ ꯑꯍꯥꯎꯕ ꯑꯐꯕ ꯆꯤꯟꯖꯥꯛ ꯄꯤꯕꯤꯗꯕ ꯏꯁꯤꯡ ꯑꯣꯏꯒꯦꯔꯥ ꯇꯣꯏꯂꯦꯠ ꯑꯣꯏꯒꯦꯔ ꯆꯥꯅ ꯊꯛꯅꯕ ꯑꯇꯣꯞ ꯑꯇꯣꯞꯄꯁꯤꯡꯁꯦ ꯐꯖꯅ ꯄꯤꯕꯤꯗꯕ ꯐꯥꯟ ꯗꯦꯛꯁ ꯕꯦꯟꯁꯁꯤꯡꯁꯤ ꯑꯩꯈꯣꯏ ꯃꯔꯥꯡ ꯀꯥꯏꯅ ꯂꯩꯔꯒꯁꯨ ꯑꯩꯈꯣꯏꯒꯤ ꯁꯦꯝꯖꯤꯟꯗꯕ ꯇꯦꯛꯄ ꯇꯣꯏꯕ ꯀꯥꯏꯕ ꯑꯁꯤꯒꯨꯝꯕ ꯃꯌꯥꯝꯁꯤ ꯌꯥꯝꯅ ꯊꯣꯛꯏ ꯍꯥꯏꯕ ꯇꯥꯔꯦ ꯄ꯭ꯔꯥꯏꯕꯦꯠ ꯁ꯭ꯀꯨꯜ ꯑꯃꯁꯨꯡ ꯒꯕꯔꯃꯦꯟ ꯁ꯭ꯀꯨꯜ ꯑꯩꯈꯣꯏ ꯑꯩꯈꯣꯏꯒꯤ ꯈꯨꯡꯒꯪ ꯑꯁꯤꯗ ꯂꯩꯔꯤꯕ ꯁ꯭ꯀꯨꯜ ꯃꯈꯜ ꯑꯅꯤꯁꯦ ꯁꯤꯁꯦ ꯌꯦꯡꯅꯕ ꯃꯇꯝꯗ ꯄ꯭ꯔꯥꯏꯕꯦꯠ ꯁ꯭ꯀꯨꯜꯁꯤꯅ ꯌꯥꯝꯅ ꯈꯨꯃꯥꯡ ꯆꯥꯎꯁꯤꯟꯕꯒꯤ ꯃꯑꯣꯡ ꯑꯃ ꯑꯣꯏꯅ ꯎꯏꯌꯦꯕ ꯑꯗꯨꯅ ꯃꯔꯝ ꯑꯣꯏꯔꯒ ꯑꯩꯅ ꯍꯥꯏꯖꯅꯤꯡꯕꯗꯤ ꯒꯕꯔꯃꯦꯟ ꯁ꯭ꯀꯨꯜ ꯑꯁꯤꯁꯨ ꯐꯒꯠꯅꯕꯒꯤꯗꯃꯛ ꯑꯐꯕ ꯈꯣꯡꯊꯥꯡ ꯂꯧꯈꯠꯍꯟꯅꯤꯡꯉꯤ ꯑꯣꯖꯥꯁꯤꯡꯅ ꯂꯥꯏꯔꯤꯛ ꯇꯥꯛꯄ ꯃꯇꯝꯗ ꯑꯣꯏꯒꯦꯔꯥ ꯑꯉꯥꯡꯁꯤꯡꯕꯨ ꯁꯦꯟꯅꯕꯤꯕ ꯃꯇꯝꯗ ꯑꯣꯏꯒꯦꯔꯥ ꯆꯥꯅ ꯊꯛꯅꯕ ꯆꯥꯅ ꯊꯛꯅꯕ ꯄꯤꯕꯤꯕ ꯃꯇꯝꯗꯁꯨ ꯑꯐꯕ ꯆꯤꯟꯖꯥꯛ ꯄꯤꯕꯤꯕ ꯏꯁꯤꯡ ꯇꯣꯏꯂꯦꯠ ꯂꯥꯏꯔꯤꯛ ꯐꯖꯅ ꯃꯔꯥꯡ ꯀꯥꯏꯅ ꯊꯝꯕꯤꯕ ꯍꯥꯏꯗꯤ ꯒꯕꯔꯃꯦꯟ ꯁ꯭ꯀꯨꯜꯗ ꯂꯥꯛꯄ ꯑꯉꯥꯡꯁꯤꯡꯇ ꯑꯉꯥꯡꯁꯤꯡ ꯍꯥꯏꯔꯒꯗꯤ ꯏꯃꯨꯡ ꯃꯅꯨꯡꯗꯣ ꯀꯩꯁꯨ ꯅꯨꯡꯉꯥꯏꯕ ꯏꯃꯨꯡ ꯃꯅꯨꯡꯗꯒꯤ ꯀꯩꯁꯨ ꯒꯕꯔꯃꯦꯟ ꯁ꯭ꯀꯨꯜꯗ ꯊꯥꯅꯗꯦꯕꯀꯣ ꯑꯗꯨꯅ ꯃꯔꯝ ꯑꯣꯏꯔꯒ ꯑꯉꯥꯡꯁꯤꯡꯗꯨꯅ ꯍꯌꯦꯡ ꯇꯨꯡꯒꯤ ꯄꯨꯟꯁꯤꯗ ꯑꯐꯕ ꯃꯤ ꯑꯃ ꯑꯣꯏꯔꯛꯅꯕꯒꯤꯗꯃꯛꯇ ꯑꯩꯈꯣꯏꯅ ꯒꯕꯔꯃꯦꯟ ꯁ꯭ꯀꯨꯜꯒꯤ ꯑꯣꯖꯥꯁꯤꯡꯁꯤꯅ ꯑꯐꯕ ꯃꯤꯠꯌꯦꯡ ꯅꯨꯡꯁꯤꯕ ꯃꯤꯠꯌꯦꯡ ꯌꯦꯡꯕꯤꯔꯒ ꯑꯉꯥꯡꯁꯤꯡꯗꯨꯕꯨ ꯃꯇꯦꯡ ꯄꯥꯡꯍꯟꯅꯤꯡꯉꯤ ꯑꯗꯨꯒ ꯅꯨꯡꯁꯤꯅ ꯂꯣꯏꯅꯍꯟꯅꯤꯡꯉꯤ